ꯆꯥꯛ ꯏꯟꯁꯥꯡ ꯊꯣꯡꯕ ꯃꯇꯝꯗ ꯐꯖꯅ ꯍꯥꯎꯅ ꯊꯣꯡꯕ ꯃꯇꯝꯗ ꯄꯨꯛꯅꯤꯡ ꯆꯪꯅ ꯊꯣꯡꯉꯒꯗꯤ ꯆꯥꯛ ꯏꯟꯁꯥꯡ ꯍꯥꯎꯋꯤ ꯑꯗꯨꯅ ꯆꯥꯛ ꯏꯟꯁꯥꯡ ꯊꯣꯡꯕꯁꯦ ꯃꯤꯑꯣꯏ ꯈꯨꯗꯤꯡꯃꯛ ꯊꯣꯛ ꯂꯥꯎꯅ ꯍꯩꯔꯛꯄ ꯅꯠꯇꯦ ꯑꯁꯤꯅ ꯍꯧꯔꯛꯇꯕꯗꯨꯅ ꯑꯩꯅ ꯑꯩꯒꯤꯗꯤ ꯏꯃꯥꯅ ꯏꯃꯥꯅ ꯐꯖꯅ ꯇꯥꯛꯄꯤꯔꯛꯏ ꯆꯥꯛꯁꯤ ꯁꯨꯃꯥꯏꯅ ꯊꯥꯡꯒꯠꯇꯣꯏꯅꯤ ꯏꯁꯤꯡꯁꯨ ꯍꯥꯞꯇꯣꯏꯅꯤ ꯆꯥꯛ ꯍꯥꯞꯄ ꯃꯇꯝꯗ ꯆꯦꯡꯁꯨꯖꯤꯜꯂꯣ ꯆꯦꯡ ꯁꯨꯖꯤꯜꯂꯒ ꯏꯁꯤꯡꯁꯤ ꯁꯨꯛ ꯋꯥꯡꯍꯜꯂꯣ ꯋꯥꯡꯍꯜꯂꯒ ꯍꯦꯛ ꯄꯥꯗꯔꯛꯄ ꯀꯩꯗꯧꯔꯛꯄꯒ ꯈꯤꯇꯪ ꯆꯤꯊꯣꯛꯈꯤꯕꯒ ꯆꯞ ꯆꯥꯅꯅꯤ ꯑꯗꯨꯃꯥꯏꯅ ꯇꯥꯛꯂꯛꯏ ꯏꯃꯥꯗ ꯅꯠꯇꯅ ꯑꯇꯣꯞꯄ ꯐꯦꯃꯤꯂꯤ ꯏꯃꯥꯟꯅꯕꯅꯁꯨ ꯇꯥꯛꯂꯛꯏ ꯑꯗꯩ ꯐꯦꯃꯤꯂꯤ ꯃꯦꯝꯕꯔꯅꯁꯨ ꯏꯟꯁꯥꯡ ꯊꯣꯡ ꯃꯇꯝꯗ ꯊꯥꯎ ꯁꯨꯃꯥꯏꯅ ꯍꯥꯞꯄꯨ ꯏꯟꯁꯥꯡ ꯁꯨꯃꯥꯏꯅ ꯉꯧ ꯃꯔꯨ ꯃꯔꯥꯡ ꯁꯨꯃꯥꯏꯅ ꯍꯥꯞꯄꯨ ꯑꯁꯤ ꯇꯥꯏꯃꯤꯡ ꯂꯩꯒꯅꯤ ꯊꯨꯝ ꯊꯥꯛꯄ ꯃꯇꯝꯗ ꯁꯨꯃꯥꯏꯅ ꯊꯥꯛꯎ ꯊꯥꯛꯏꯕꯁꯦ ꯏꯄꯥꯅꯁꯨ ꯇꯝꯕꯤꯔꯛꯏ ꯏꯃꯥꯅꯁꯨ ꯇꯝꯕꯤꯔꯛꯏ ꯇꯝꯕꯤꯔꯛꯄꯗꯨꯅ ꯃꯣꯏꯁꯦ ꯑꯩꯒꯤꯗꯤ ꯔꯣꯜ ꯃꯣꯗꯦꯜ ꯑꯣꯏꯅ ꯂꯧꯋꯤ ꯆꯥꯛ ꯏꯟꯁꯥꯡ ꯊꯣꯡꯕ ꯃꯇꯝꯗ ꯀꯨꯀꯤꯡꯁꯦ ꯑꯩꯒꯤ ꯐꯦꯕꯣꯔꯥꯏꯠꯅꯦ ꯂꯧꯖꯩ ꯃꯔꯝꯗꯤ ꯆꯥꯛ ꯏꯟꯁꯥꯡ ꯊꯣꯡꯕ ꯃꯇꯝꯁꯤꯗ ꯄꯨꯛꯅꯤꯡ ꯆꯪꯅ ꯍꯥꯎꯅ ꯊꯣꯡꯉꯒ ꯏꯁꯥꯅ ꯊꯣꯡꯉ ꯆꯥꯖꯕꯗꯨ ꯑꯗꯨꯅ ꯍꯥꯎꯖꯕꯗꯨꯅ ꯑꯗꯨꯅ ꯉꯁꯤ ꯑꯩꯅ ꯁꯤꯒꯤꯁꯦ ꯍꯣꯕꯤ ꯑꯣꯏꯅ ꯂꯧꯖꯔꯤꯕꯅꯦ ꯏꯃꯥ ꯏꯄꯥꯅ ꯁꯤꯒꯤ ꯑꯩꯅ ꯆꯥꯛ ꯏꯟꯁꯥꯡ ꯊꯣꯡꯕ ꯃꯇꯝꯁꯤꯗ ꯍꯩꯇ꯭ꯔꯤꯕ ꯃꯇꯝꯗ ꯃꯣꯏꯅ ꯇꯥꯛꯈꯤꯕ ꯃꯩ ꯏꯁꯤꯡ ꯁꯨꯃꯥꯏꯅ ꯍꯥꯞꯀꯗꯝꯅꯤ ꯈꯣꯠꯀꯗꯝꯅꯤ ꯉꯁꯤꯐꯧ ꯀꯥꯎꯗꯦ ꯃꯈꯣꯏꯅ ꯍꯥꯏꯔꯛꯄꯗꯨꯒꯤ ꯃꯇꯨꯡ ꯏꯟꯅ ꯉꯁꯤ ꯑꯩꯅ ꯆꯥꯛ ꯏꯟꯁꯥꯡ ꯐꯖꯅ ꯊꯣꯡꯅ ꯍꯥꯎꯅ ꯊꯣꯡꯕ ꯉꯝꯃꯤꯕꯅꯤ